ꯍꯂꯣ ꯎꯝ ꯍꯧꯔꯦꯟ ꯆꯠꯄꯒꯤꯗꯨ ꯄꯨꯡ ꯀꯌꯥꯗ ꯆꯠꯁꯦ ꯍꯥꯏꯔꯤꯅꯣ ꯇꯥꯔꯕꯣ ꯑꯣ ꯍꯣꯏ ꯍꯣꯏ ꯑꯣ ꯈꯔ ꯈꯔ ꯃꯝꯂꯤ ꯍꯣꯏ ꯊꯣꯏꯕꯤꯒ ꯁꯣꯅꯤꯌꯥꯒ ꯕꯕꯤꯇꯥ ꯍꯣꯏꯒ ꯑꯩ ꯀꯣꯜ ꯇꯧꯔꯒ ꯄꯥꯎ ꯐꯥꯎꯅꯈ꯭ꯔꯒꯦ ꯍꯣꯏ ꯑꯗꯨ ꯅꯪꯅꯁꯨ ꯈꯔ ꯄꯥꯎ ꯐꯥꯎꯅꯕ ꯌꯥꯕ ꯅꯣꯏ ꯑꯗꯣꯝꯒꯤꯗꯣ ꯈꯔ ꯐꯥꯎꯅꯔꯣ ꯎꯝ ꯑꯗꯣ ꯃꯈꯣꯏ ꯅꯨꯄꯥ ꯄꯥꯔꯇꯤꯒꯤꯁꯨꯅꯦ ꯑꯗꯨꯁꯨ ꯍꯥꯏꯈ꯭ꯔꯁꯤ ꯈꯔ ꯉꯟꯅ ꯉꯟꯅ ꯊꯣꯛꯅꯔꯛꯑꯣꯅ ꯍꯧꯔꯦꯟ ꯑꯗꯣ ꯅꯪ ꯐꯤ ꯀꯔꯤ ꯀꯔꯥꯗꯣ ꯑꯣꯜꯔꯦꯗꯤ ꯇꯧꯔꯕꯣ ꯎꯝ ꯁꯦꯝꯖꯤꯟ ꯁꯥꯖꯤꯜꯂꯦ ꯏꯕꯦꯝꯃ ꯅꯨꯄꯤꯗꯤ ꯀꯦꯕꯗꯅꯦ ꯌꯥꯝ ꯀꯨꯏꯅ ꯀꯨꯏꯅ ꯆꯪꯉꯦ ꯍꯥꯏꯅꯕꯅꯤ ꯎꯝ ꯑꯗꯨꯅꯦ ꯑꯩꯈꯣꯏ ꯏꯃꯥ ꯎꯝ ꯑꯩꯈꯣꯏ ꯏꯃꯥ ꯀꯩꯊꯦꯜ ꯀꯨꯝꯃꯛꯄꯅꯦ ꯉꯥꯏꯔꯔꯣꯏ ꯑꯗꯨꯝ ꯀꯦꯕ ꯍꯧꯔꯒꯦꯅ ꯍꯧꯖꯤꯛ ꯅꯉꯣꯟꯗ ꯐꯣꯟ ꯇꯧꯔꯛꯏꯁꯤꯅꯤ ꯑꯣ ꯑꯗꯨꯃꯥꯏ ꯇꯧꯔꯒꯦꯔꯥ ꯑꯩ ꯍꯣ ꯐꯔꯦ ꯑꯗꯨꯗꯤ ꯑꯩꯈꯣꯏ ꯏꯃꯥ ꯍꯜꯂꯛꯄ ꯑꯝꯇ ꯉꯥꯏꯍꯥꯛꯇꯪ ꯉꯥꯏꯔꯝꯈꯤꯒꯦ ꯑꯗꯨꯒ ꯑꯩꯈꯣꯏ ꯇꯥꯆꯧꯗꯔ ꯀꯩꯅꯣ ꯍꯥꯏꯔꯝꯃꯒꯅꯦ ꯐꯠ ꯄꯥꯏꯔꯛꯑꯒꯦ ꯅꯈꯣꯏꯗ ꯉꯁꯤ ꯑꯩꯅ ꯑꯩꯈꯣꯏ ꯂꯤꯀꯣꯟ ꯁꯥꯟꯅꯕ ꯂꯩꯕꯅꯤꯅ ꯈꯔ ꯉꯟꯅꯗꯤ ꯍꯟꯕꯤꯔꯛꯑꯣ ꯑꯩ ꯉꯟꯅ ꯆꯠꯇꯣꯏꯅꯤꯕꯨꯗꯤ ꯍꯥꯏꯈꯤꯕꯅꯤ ꯃꯥꯟꯅꯦ ꯃꯥꯟꯅꯦ ꯑꯗꯣ ꯑꯩꯈꯣꯏ ꯑꯅꯤ ꯐꯝꯃꯤꯟꯅꯔꯒ ꯏꯃꯥꯟꯅꯕꯤꯁꯤꯡꯗꯨꯁꯨ ꯃꯊꯪ ꯃꯊꯪ ꯀꯣꯜ ꯇꯧꯔ ꯁꯠ ꯁꯠ ꯍꯥꯏꯔꯒ ꯑꯗꯨꯃꯥꯏꯅ ꯆꯠꯃꯤꯟꯅꯕꯅ ꯐꯔꯦ ꯑꯗꯨꯅ ꯎꯝ ꯍꯣꯏ ꯎꯝ ꯑꯩꯁꯨ ꯅꯍꯥꯟ ꯁꯝꯂꯞꯄ ꯈꯔꯗꯤ ꯇꯥꯛꯂꯛꯑꯦ ꯑꯗꯨꯒ ꯁꯨꯝ ꯇꯝꯃꯗꯣꯏꯅꯤ ꯑ ꯑꯍꯥꯟꯕ ꯁꯥꯟꯅꯕꯒꯤꯗ ꯃꯈꯣꯏꯅ ꯍꯪꯂꯛꯀꯗꯣꯏꯅꯤ ꯃꯈꯣꯏ ꯑꯣꯖꯥꯁꯤꯡꯗꯨꯅ ꯑꯗꯨꯒ ꯅꯤꯌꯣꯝꯗꯣ ꯁꯨꯃꯥꯏ ꯁꯨꯃꯥꯏꯅ ꯇꯧꯗꯣꯏꯅꯦꯅ ꯇꯥꯛꯑꯒꯅꯦ ꯑꯗꯨꯒ ꯑꯗꯨꯝ ꯃꯈꯣꯏꯅ ꯇꯥꯛꯑꯒ ꯍꯩꯔꯅꯤ ꯍꯥꯏꯔꯀꯥꯟꯗ ꯑꯗꯨꯝ ꯑꯩꯈꯣꯏ ꯑꯃꯨꯛ ꯇꯧꯍꯟꯗꯣꯏꯅꯤꯌꯦ ꯑꯗꯨꯅ ꯀꯩꯁꯨ ꯂꯨꯔꯣꯏ ꯀꯩꯅꯣ ꯎꯝ ꯑꯗꯨꯕꯨꯗꯤ ꯑꯩꯈꯣꯏ ꯑꯅꯤ ꯊꯪꯅꯅ ꯂꯦꯞꯄꯒ ꯈꯨꯖꯤꯟꯅ ꯁꯤꯛꯅꯔꯒ ꯂꯣꯏꯔꯦ ꯀꯩꯅꯣ ꯑ ꯎꯝ ꯑꯗꯨꯕꯨꯗꯤ ꯅꯨꯄꯤꯅ ꯑꯗꯨꯝ ꯍꯦꯟꯒꯗꯧ ꯂꯩꯔꯦ ꯀꯩꯅꯣ ꯅꯨꯄꯤꯒꯤꯗꯤ ꯑꯩꯈꯣꯏ ꯌꯣ ꯁꯅꯥꯋꯣ ꯂꯤꯛꯂꯣ ꯃꯦꯀꯞꯂꯣ ꯃꯌꯥꯝ ꯂꯩꯔꯤꯁꯤꯗꯤ ꯀꯩꯅꯣ ꯎꯝ ꯅꯪ ꯐꯅꯦꯛ ꯑꯅꯧꯕ ꯂꯩꯔꯕꯣ ꯅꯪꯒꯤꯕꯣ ꯑꯣ ꯑꯗꯣ ꯅꯪ ꯂꯩꯇ꯭ꯔꯗꯤ ꯑꯩꯒꯤ ꯑꯅꯤ ꯁꯨꯕꯅꯦ ꯑꯩꯈꯣꯏ ꯏꯃꯥꯅ ꯂꯩꯔꯛꯄꯅꯦ ꯑꯃ ꯄꯨꯕꯤꯔꯛꯛꯦ ꯇꯧꯕ ꯍꯣꯍꯣꯏ ꯐꯔꯦ ꯐꯔꯦ ꯑꯗꯨꯗꯤ ꯊꯥꯖꯒꯤ ꯍꯦꯛ ꯄꯤꯕꯤꯔꯒꯦ ꯍꯣꯍꯣꯏ ꯍꯣꯍꯣꯏ ꯄꯨꯔꯛꯑꯒꯦ ꯑꯗꯨꯒ ꯎꯝ ꯅꯈꯣꯏꯒꯤ ꯑꯗꯨꯋꯥꯏ ꯗꯨꯀꯥꯟꯗꯨꯗ ꯁꯝꯐꯥꯒꯗꯣ ꯌꯣꯟꯕ ꯅꯠꯇ꯭ꯔꯣ ꯁꯝꯐꯥꯒ ꯑꯗꯨꯗꯤ ꯂꯩꯇ꯭ꯔꯤ ꯑꯗꯨꯅ ꯍꯣꯔꯦꯟ ꯐꯖ ꯐꯖꯕꯗꯣ ꯈꯜꯂꯒ ꯃꯈꯣꯏꯒꯤ ꯎꯇꯥꯡꯕꯤꯒꯗꯣ ꯐꯖꯕꯗꯣ ꯈꯜꯂꯒꯅꯦ ꯑꯩꯈꯣꯏ ꯑꯅꯤꯒꯤ ꯂꯩ ꯆꯤꯟꯅꯕ ꯑꯩꯈꯣꯏꯅꯤꯗꯤ ꯃꯥꯟꯅꯍꯟꯗꯕ ꯌꯥꯗꯦꯗꯅ ꯑꯗꯨꯅ ꯃꯥꯅꯤ ꯑꯗꯨꯅꯕꯨ ꯃꯤꯅ ꯀꯧꯕꯗ ꯃꯤꯡ ꯑꯣꯟꯅꯔ ꯑꯣꯟꯅꯔꯒ ꯀꯧꯔꯤꯗꯨꯅꯤ ꯑꯩꯈꯣꯏ ꯑꯅꯤꯗꯤ ꯍꯣꯔꯦꯟꯅꯦ ꯃꯈꯤꯏꯒꯤ ꯂꯤꯛꯀꯣꯟ ꯂꯥꯟꯅꯕꯗꯅꯦ ꯁꯦꯔꯥꯟ ꯇꯨꯔꯥꯟ ꯂꯥꯜꯂꯛꯄ꯭ꯔꯥ ꯈꯪꯄꯣꯟꯇꯦ ꯏꯕꯦꯝꯃ

ꯃꯥꯅꯤ ꯑꯩꯁꯨ ꯑꯗꯨꯝ ꯈꯨꯝꯅꯤꯌꯦ ꯈꯨꯝꯕꯕꯨꯗꯤ ꯑꯌꯥꯝꯕꯅꯅꯦ ꯑꯩꯉꯣꯟꯗꯅꯦ ꯅꯪꯒꯤ ꯃꯤꯡ ꯉꯥꯛꯇꯅꯦ ꯀꯧꯔꯤꯁꯦ ꯃꯤ ꯃꯌꯥꯝꯗꯨꯅ ꯑꯗꯨ ꯑꯩ ꯆꯥꯛ ꯊꯣꯡꯉꯝꯃꯔꯣꯏ ꯑꯩꯈꯣꯏ ꯇꯥꯆꯧꯅ ꯃꯔꯥꯏ ꯊꯣꯡꯖꯔꯅꯤ ꯏꯃꯥ ꯍꯜꯂꯛꯑꯁꯨ ꯐꯔꯦ ꯍꯜꯂꯛꯇ꯭ꯔꯒ ꯐꯔꯦ ꯍꯜꯂꯛꯑꯒ ꯐꯔꯦ ꯍꯜꯂꯛꯇ꯭ꯔꯒ ꯐꯔꯦ ꯑꯗꯨꯝ ꯍꯥꯏꯔꯝꯃꯒꯦ ꯑꯗꯨꯒꯅꯦ ꯑꯗꯨꯝ ꯂꯥꯛꯑꯒꯦ ꯎꯝ ꯎꯝ ꯑꯩ ꯄꯣꯠꯆꯩꯁꯤ ꯑꯩ ꯌꯣꯝꯁꯤꯜꯂꯒ ꯑꯗꯨꯝ ꯄꯨꯔꯒ ꯑꯗꯨꯝ ꯂꯥꯛꯑꯗꯅꯤ ꯎꯝ ꯎꯝ ꯅꯪꯒꯤ ꯄꯣꯠꯆꯩꯗꯣ ꯀꯥꯎꯔꯣꯏꯌꯦ ꯀꯥꯎꯔꯣꯏꯌꯦ ꯐꯛꯇꯒꯤ ꯀꯩꯗꯒꯤ ꯊꯥꯔꯒ ꯔꯦꯗꯤꯗꯅꯤ ꯑꯩ ꯂꯥꯛꯄꯒ ꯁꯠ ꯁꯠ ꯇꯧ ꯌꯥꯅꯕ ꯑꯩꯈꯣꯏ ꯑꯅꯤ ꯉꯥꯏꯅꯔꯤꯔꯥ ꯍꯥꯏꯕꯅꯤ ꯃꯤꯁꯤꯡꯁꯤꯅ ꯎꯝ ꯍꯟꯗꯛꯇꯤ ꯉꯥꯏꯅꯗꯅꯕ ꯎꯝ ꯑꯩ ꯍꯥꯏꯔꯝꯃꯒꯦ ꯑꯗꯨꯒ ꯑꯗꯨꯝ ꯂꯥꯛꯑꯒꯦ ꯑꯗꯨꯒ ꯑꯩꯈꯣꯏ ꯑꯅꯤꯅꯦ ꯐꯠ ꯐꯠ ꯂꯧꯁꯤꯟꯅꯔꯒ ꯃꯈꯣꯏꯁꯤꯡꯁꯨ ꯀꯣꯜ ꯇꯧꯔ ꯇꯧꯔꯒ ꯀꯧꯕꯤꯅꯕ ꯃꯈꯣꯏꯕꯨꯗꯤ ꯂꯣꯏꯁꯤꯜꯂꯒ ꯑꯗꯨꯝ ꯉꯥꯏꯔꯝꯒꯗꯣꯏꯅꯤ ꯑꯩꯈꯣꯏ ꯑꯅꯤ ꯉꯥꯏꯗꯣꯏꯅꯦꯕ ꯃꯈꯣꯏꯅ ꯈꯔ ꯃꯝꯁꯤꯜꯂꯛꯄ ꯄꯨꯡ ꯇꯔꯨꯛ ꯃꯈꯥꯏ ꯑꯗꯨꯋꯥꯏꯗꯒꯤ ꯍꯧꯒꯗꯧ ꯃꯥꯜꯂꯦ ꯑꯗꯨꯒ ꯇꯔꯦꯠ ꯃꯈꯥꯏ ꯅꯤꯄꯥꯟ ꯁ꯭ꯋꯥꯏꯗ ꯑꯣꯏꯔꯅꯤ ꯀꯩꯅꯣ ꯎꯝ ꯑ ꯑꯩꯁꯨ ꯂꯥꯛꯅꯕ ꯇꯧꯔꯒꯦ ꯑꯗꯨꯗꯤ ꯍꯥꯏꯔꯝꯃꯒꯦ ꯉꯟꯅ ꯆꯠꯅꯕ ꯑ ꯑ ꯍꯣꯍꯣꯏ ꯊꯝꯃꯒꯦ ꯊꯝꯃꯒꯦ ꯑꯥ ꯍꯣꯍꯣꯏ ꯑ